ꯑꯩꯅ ꯈ꯭ꯋꯥꯏꯗꯒꯤ ꯄꯥꯝꯖꯕ ꯍꯥꯏꯔꯒꯗꯤ ꯌꯦꯟꯁꯥꯡꯁꯦ ꯁꯣꯏꯕꯨꯝꯒ ꯑꯂꯨꯒ ꯏꯔꯣꯟꯕ ꯑꯗꯨ ꯁꯣꯏꯕꯨꯝꯁꯦ ꯐꯨꯠꯇ꯭ꯔꯤꯉꯩ ꯃꯃꯥꯡꯗ ꯍꯥꯟꯅ ꯏꯁꯤꯡꯁꯦ ꯈꯔ ꯁꯥꯍꯜꯂꯅꯤ ꯑꯗꯨꯒ ꯁꯣꯏꯕꯨꯝꯒꯤ ꯁꯣꯏꯕꯨꯝꯁꯦ ꯏꯁꯤꯡ ꯑꯁꯥꯕꯗꯨꯗ ꯅꯩꯊꯣꯛꯑꯅꯤ ꯃꯥꯒꯤ ꯑꯁꯤꯟꯕ ꯁꯔꯨꯛꯁꯦ ꯈꯔ ꯂꯧꯊꯣꯛꯑꯅꯤ ꯑꯗꯨꯒ ꯂꯧꯊꯣꯛꯑꯕ ꯃꯇꯨꯡꯗ ꯎꯌꯥꯟꯗ ꯍꯥꯞꯄꯅꯤ ꯏꯁꯤꯡ ꯍꯥꯞꯄꯒ ꯁꯣꯏꯕꯨꯝꯁꯦ ꯑꯃꯨꯛ ꯊꯥꯡꯒꯠꯂꯅꯤ ꯁꯣꯏꯕꯨꯝꯁꯦ ꯈꯔ ꯁꯧꯔꯛꯄ ꯃꯇꯝꯗ ꯑꯂꯨꯁꯤ ꯑꯃꯨꯛ ꯍꯥꯞꯄꯅꯤ ꯍꯥꯞꯄꯒ ꯁꯧꯍꯜꯂꯅꯤ ꯐꯨꯠꯂꯅꯤ ꯑꯗꯨ ꯃꯨꯜꯂꯕ ꯃꯇꯝꯗ ꯑꯩꯅ ꯑꯃꯨꯛ ꯊꯥꯡꯗꯔꯒ ꯀꯣꯝꯄꯥꯛꯇ ꯍꯩꯗꯣꯛꯑꯅꯤ ꯑꯗꯨꯗꯒꯤ ꯃꯣꯔꯣꯛ ꯎꯃꯣꯔꯣꯛ ꯑꯗꯨꯅꯦ ꯉꯥꯔꯤꯅꯦ ꯐꯖꯅ ꯅꯩꯈꯥꯏꯔꯅꯤ ꯉꯥꯔꯤꯖꯁꯤꯁꯨ ꯐꯨꯠꯇꯣꯛꯑꯒ ꯍꯥꯞꯄꯅꯤ ꯅꯩꯈꯥꯏꯔꯅꯤ ꯑꯗꯨꯒ ꯑꯂꯨꯒ ꯁꯣꯏꯕꯨꯝꯒꯗꯨ ꯑꯃꯨꯛ ꯍꯥꯞꯊꯔꯒ ꯇꯈꯥꯏꯔꯅꯤ ꯒꯤꯂꯥꯁꯅ ꯐꯖꯅ ꯇꯈꯥꯏꯔꯅꯤ ꯂꯣꯏꯔꯕ ꯃꯇꯝꯗ ꯑꯩꯅ ꯃꯔꯣꯏ ꯃꯄꯥꯡ ꯍꯥꯞꯀꯗꯕꯁꯦ ꯇꯤꯜꯂꯧ ꯃꯅꯥꯅꯦ ꯆꯅꯝ ꯃꯅꯥꯅꯦ ꯐꯗꯤꯒꯣꯝꯅꯦ ꯁꯣꯏꯖꯤꯜꯂꯒ ꯆꯥꯕ ꯌꯥꯔꯦ ꯍꯥꯏꯕ ꯃꯇꯝꯗꯨꯒ ꯍꯥꯞꯄꯒ ꯅꯣꯏꯈꯥꯏꯔꯒ ꯑꯃꯨꯛ ꯆꯥꯔꯅꯤ ꯃꯍꯥꯎ ꯐꯖꯅꯗꯤ ꯂꯩꯕꯅꯤ